ꯑꯥ ꯑꯥ ꯁꯤ ꯀꯔꯤ ꯂꯝ ꯑꯣꯏꯕꯤꯔꯒꯦ ꯑꯣ ꯁꯤ ꯀꯩꯅꯣ ꯊꯥꯏꯅ ꯑꯩꯅ ꯀꯩꯅꯣ ꯑꯩꯒꯤ ꯐꯧ ꯈꯤꯇ ꯇꯥꯏꯖꯒꯦ ꯇꯧꯖꯕ ꯇꯧꯕ ꯐꯧꯒꯤ ꯃꯤꯗꯨꯔꯣ ꯀꯩꯅꯣꯅꯦ ꯍꯧꯖꯤꯛꯁꯦ ꯐꯧꯁꯤ ꯃꯣꯏꯒꯤ ꯇꯥꯃꯥ ꯐꯧ ꯍꯥꯏꯕ꯭ꯔꯥ ꯀꯩꯅꯣꯝ ꯍꯥꯏ ꯍꯥꯏꯕꯗꯨ ꯑꯪꯀꯜ ꯈꯪꯕꯤꯕ꯭ꯔꯣ ꯐꯧ ꯈꯤꯇ ꯇꯥꯏꯖꯒꯦ ꯍꯥꯏꯕ ꯑꯪꯀꯜ ꯑꯣ ꯍꯧꯖꯤꯛꯀꯤ ꯇꯥꯃꯥ ꯐꯧꯗꯨꯁꯨ ꯍꯥꯎꯋꯦ ꯍꯥꯏꯕꯅꯦ ꯑꯗꯨꯒ ꯃꯣꯏꯔꯥꯡ ꯐꯧꯀ ꯍꯥꯏꯕꯗꯣ ꯑꯪꯀꯜ ꯇꯥꯕꯤꯔꯕꯣ ꯃꯣꯏꯔꯥꯡ ꯐꯧꯅꯦ ꯍꯧꯖꯤꯛꯀꯤ ꯇꯥꯃꯥ ꯐꯧꯅꯦ ꯐꯧꯕꯨꯗꯤ ꯃꯈꯜ ꯈꯔ ꯂꯩꯌꯦ ꯑꯗꯣ ꯑꯥ ꯌꯥꯝ ꯍꯥꯎꯕꯅꯦ ꯑꯪꯀꯜ ꯎꯝ ꯃꯣꯟꯗ ꯃꯣꯟꯗ ꯑꯣꯟꯅꯩꯌꯦ ꯃꯣꯟꯗ ꯃꯣꯟꯗ ꯂꯨꯄꯥ ꯂꯤꯁꯤꯡ ꯑꯃꯒ ꯆꯥꯝꯃꯔꯤꯃꯨꯛꯀ ꯍꯥꯏꯅꯩ ꯍꯥꯏꯌꯦ ꯑꯗꯣ ꯃꯣꯏꯔꯥꯡ ꯐꯧ ꯃꯣꯏꯔꯥꯡ ꯐꯧ ꯑꯥ ꯌꯥꯝꯅ ꯆꯥꯎꯕ ꯆꯦꯡꯅꯦ ꯃꯣꯏꯔꯥꯡ ꯐꯧ ꯑꯣ ꯑꯗꯨ ꯌꯥꯅꯤ ꯂꯧꯕꯤꯌꯣ ꯑꯪꯀꯜꯑꯅ ꯑꯗꯨꯝ ꯀꯧꯖꯒꯦꯀꯣ ꯑꯣ ꯑꯗꯨ ꯍꯧꯖꯤꯛ ꯀꯩꯅꯣ ꯃꯣꯜꯗ ꯂꯤꯁꯤꯡ ꯑꯃꯒ ꯆꯥꯝꯃꯔꯤ ꯍꯥꯏꯕꯅꯦ ꯑꯗꯨ ꯑꯥ ꯑꯪꯀꯜꯅ ꯂꯧꯕꯤꯅꯤꯡꯕ ꯑꯣꯏꯔꯒꯗꯤ ꯑꯩꯁꯤ ꯈꯤꯇꯪ ꯆꯤꯟꯖꯕ ꯄꯩꯁꯥꯁꯦ ꯈꯤꯇꯪ ꯊꯨꯅ ꯄꯥꯝ ꯑꯥ ꯈꯤꯇꯪ ꯊꯨꯅ ꯄꯥꯝꯖꯕ ꯍꯥꯏꯇꯔꯦ ꯍꯣꯏ ꯍꯣꯏ ꯑꯪꯀꯜ

ꯑꯣ ꯑꯗꯣ ꯁꯤ ꯇ꯭ꯔꯥꯟꯁꯄꯣꯠꯀꯤ ꯇ꯭ꯔꯥꯟꯁꯄꯣꯠ ꯍꯥꯏꯁꯤ ꯑꯣ ꯑꯣ ꯐꯔꯦ ꯐꯔꯦ ꯑꯪꯀꯜꯅ ꯑꯗꯨꯃꯥꯏꯅ ꯇꯧꯕꯤꯔꯣ ꯑꯩꯈꯣꯏꯒꯤꯗꯤ ꯆꯞ ꯆꯥꯕꯤ ꯑꯩꯈꯣꯏ ꯑꯥ ꯑꯗꯨꯝ ꯃꯐꯝꯁꯤꯗꯒꯤ ꯂꯧꯕ ꯃꯇꯃꯗ ꯍꯣꯏ ꯒꯥꯔꯤ ꯅꯨꯡꯕꯨꯗꯤ ꯑꯗꯣ ꯑꯗꯨꯝ ꯐꯪꯒꯅꯤ ꯑꯪꯀꯜ ꯒꯥꯔꯤ ꯑꯪꯀꯜꯅ ꯑꯥ ꯍꯧꯖꯤꯛ ꯑꯩꯁꯤ ꯈꯥꯡꯉꯕꯣꯛꯇ ꯑꯣꯏꯗꯣꯏꯅꯦ ꯑꯪꯀꯜ ꯍꯥꯏꯕꯁꯤ ꯑꯪꯀꯜ ꯑꯗꯨꯝ ꯂꯨꯄꯥ ꯎꯝ ꯂꯨꯄꯥ ꯆꯥꯇ꯭ꯔꯨꯛ ꯆꯥꯇ꯭ꯔꯦꯠꯃꯨꯛ ꯍꯥꯏꯔꯛꯀꯗ꯭ꯔꯥ ꯑꯗꯨꯒꯤ ꯆꯥꯡꯗ ꯍꯥꯏꯔꯛꯀꯗꯧꯕ ꯃꯥꯜꯂꯦ ꯍꯣꯏ ꯍꯣꯏ ꯑꯪꯀꯜ ꯑꯩꯁꯦ ꯈꯤꯇꯪ ꯊꯨꯕ ꯑꯉꯥꯡꯁꯤꯡꯁꯤꯒꯤ ꯃꯣꯏꯒꯤ ꯍꯧꯖꯤꯛ ꯁ꯭ꯀꯨꯜ ꯑꯦꯂꯕꯦꯟ ꯇ꯭ꯋꯦꯜꯐ ꯀꯥꯕꯒꯤ ꯍꯧꯕꯒꯤ ꯃꯣꯏꯒꯤ ꯗ꯭ꯔꯦꯁ ꯅꯨꯡꯁꯨ ꯈꯤꯇꯪꯁꯨ ꯇꯨꯅꯤꯡꯕ ꯑꯗꯨꯗ ꯑꯩꯁꯤ ꯄꯩꯁꯥꯁꯦ ꯈꯤꯇꯪ ꯌꯥꯝꯅ ꯈꯤꯇꯪ ꯆꯤꯟꯕ ꯍꯥꯏꯇꯔꯦ ꯑꯪꯀꯜ ꯑꯗꯨ ꯈꯤꯇꯪ ꯊꯨꯅ ꯄꯣꯠꯁꯤ ꯑꯣ ꯌꯥꯔꯦ ꯌꯥꯔꯦ ꯑꯗꯨ ꯑꯗꯨ ꯑꯣꯏꯕ ꯇꯥꯔꯒꯗꯤ ꯑꯪꯀꯜ ꯑꯩ ꯑꯇꯣꯞꯄ ꯃꯤ ꯊꯤꯖꯔꯨꯔꯒꯦꯀꯣ ꯑꯣ ꯐꯔꯦ ꯐꯔꯦ ꯊꯝꯖꯔꯒꯦ ꯑꯪꯀꯜ